ꯑꯦꯃꯖꯣꯟꯗꯒꯤ ꯊꯥꯡ ꯑꯃ ꯀꯛꯄꯅꯦꯕꯀꯣ ꯑꯗꯣ ꯊꯥꯡꯁꯦ ꯃꯣꯏꯅ ꯎꯠꯄꯗꯗꯤ ꯌꯥꯝ ꯐꯖꯅ ꯁ꯭ꯇꯤꯜꯒꯗꯣ ꯑꯐꯕ ꯑꯣꯏꯔꯝꯒꯗꯧꯕ ꯃꯥꯜꯂꯒ ꯄꯣꯠꯁꯦ ꯌꯧꯔꯛꯄꯕꯨꯗꯤ ꯑꯗꯨꯝ ꯃꯇꯥꯡ ꯆꯥꯅ ꯌꯧꯔꯛꯑꯦ ꯑꯗꯨꯗ ꯄꯣꯠꯁꯦ ꯊꯥꯡꯁꯦ ꯊꯧꯗꯕꯒꯨꯝꯕ ꯑꯗꯒꯤ ꯌꯥꯝꯅ ꯊꯨꯅ ꯊꯦꯛꯇꯣꯛ ꯊꯦꯛꯆꯤꯟ ꯑꯣꯏꯕ ꯊꯦꯛꯇꯣꯛ ꯊꯦꯛꯆꯤꯟ ꯇꯧꯕ ꯊꯥꯡꯗꯣ ꯃꯁꯥꯒꯤ ꯂꯤꯡꯖꯗꯕ ꯑꯗꯩ ꯀꯨꯏꯅ ꯁꯤꯖꯤꯟꯅꯕ ꯌꯥꯗꯕ ꯀꯣꯂꯤꯡꯒ ꯊꯨꯅ ꯀꯥꯁꯤꯟꯕꯒꯨꯝꯕꯗ ꯑꯗꯨꯒꯨꯝꯕ ꯊꯥꯡ ꯑꯣꯏꯅ ꯑꯣꯏꯅ ꯂꯥꯛꯑꯦ ꯑꯗꯨꯒ ꯃꯃꯟꯗꯨꯒ ꯍꯥꯏꯔꯒꯗꯤ ꯀꯩꯁꯨ ꯌꯥꯝꯅ ꯍꯦꯟꯅ ꯆꯥꯅꯕꯗꯣ ꯑꯣꯏꯗꯦ ꯑꯗꯨꯅ ꯑꯦꯃꯦꯖꯣꯟꯗꯒꯤ ꯊꯥꯡ ꯀꯛꯄꯁꯦ ꯌꯥꯝꯅ ꯊꯤꯅ ꯀꯩꯅꯣ ꯇꯧ ꯃꯃꯨꯠ ꯇꯥꯅ ꯈꯪꯕ ꯄꯣꯠ ꯅꯠꯇ꯭ꯔꯒꯗꯤ ꯀꯛꯄꯗꯣ ꯀꯛꯇꯕꯅ ꯐꯩꯌꯦꯅ ꯈꯜꯂꯦ ꯑꯩ ꯑꯩꯅ ꯊꯦꯡꯅꯖꯕꯗ ꯑꯗꯨꯃꯥꯏꯅ ꯐꯠꯇꯕ ꯄꯣꯠꯇꯣ ꯐꯪꯉꯨꯕꯅꯤꯅ